ꯑꯩꯅ ꯑꯉꯥꯡ ꯑꯣꯏꯔꯤꯉꯩꯗ ꯁꯥꯟꯅꯕ ꯃꯁꯥꯟꯅꯁꯤꯡꯗꯨꯗꯤ ꯎ ꯂꯥꯎꯕꯤ ꯈꯨꯂꯣꯛꯄꯤ ꯃꯥꯔꯕꯣꯜ ꯁ꯭ꯋꯥ ꯑꯗꯒꯤ ꯆꯩꯇꯦꯛ ꯀꯣꯠꯄꯤ ꯑꯗꯒꯤ ꯃꯌꯥꯝ ꯑꯃ ꯃꯈꯟ ꯌꯥꯝ ꯁꯨꯅ ꯁꯥꯟꯅꯩ ꯑꯗꯨꯕꯨ ꯑꯩꯅ ꯈ꯭ꯋꯥꯏꯗꯒꯤ ꯄꯥꯝꯖꯕꯗꯤ ꯃꯥꯔꯕꯣꯜ ꯃꯥꯔꯕꯣꯜꯁꯤꯗ ꯑꯩꯈꯣꯏ ꯃꯤ ꯃꯉꯥ ꯇꯔꯨꯛꯃꯨꯛ ꯁꯥꯟꯅꯃꯤꯟꯅꯩ ꯁꯥꯟꯅꯃꯤꯟꯅꯕꯁꯤꯗ ꯃꯥꯔꯕꯣꯜꯁꯤ ꯁꯨꯃꯥꯡꯗ ꯁꯨꯝ ꯑꯩꯈꯣꯏꯒꯤ ꯁꯨꯃꯥꯡꯒ ꯑꯩꯈꯣꯏꯒꯤ ꯏꯗꯣꯝꯆꯥ ꯍꯣꯏꯒꯤ ꯁꯨꯃꯥꯡꯁꯤꯒ ꯑꯁꯨꯛꯀꯤ ꯃꯇꯤꯛ ꯄꯥꯛꯄꯅ ꯃꯥꯔꯕꯣꯜꯁꯤ ꯃꯣꯏꯒꯤ ꯁꯨꯃꯥꯡꯒ ꯑꯩꯈꯣꯏꯒꯤ ꯁꯨꯃꯥꯡꯒꯗ ꯁꯥꯟꯅꯩ ꯃꯥꯔꯕꯣꯜꯁꯤ ꯃꯤ ꯑꯃꯅ ꯃꯥꯔꯕꯣꯜ ꯃꯉꯥ ꯃꯉꯥ ꯄꯨꯊꯣꯛꯑꯒ ꯈꯤꯜꯂꯒ ꯁꯥꯟꯅꯕ ꯃꯇꯝꯗ ꯃꯥꯔꯕꯣꯜꯁꯤ ꯑꯁꯨꯛꯀꯤ ꯃꯇꯤꯛ ꯁꯥꯡꯈ꯭ꯔꯦ ꯑꯗꯨꯕꯨ ꯃꯥꯔꯕꯣꯜ ꯁꯥꯟꯅꯕꯒꯤ ꯅꯨꯡꯉꯥꯏꯕꯁꯤꯗꯤ ꯀꯔꯤꯗ ꯍꯪꯎꯔꯅꯤ ꯃꯀꯣꯛꯇ ꯀꯛꯑꯒꯗꯤ ꯑꯗꯨꯒꯤ ꯍꯔꯥꯎꯕ ꯅꯨꯡꯉꯥꯏꯕꯗꯨ ꯑꯁ ꯀꯌꯥꯒꯤ ꯃꯇꯤꯛ ꯍꯔꯥꯎꯖꯕ ꯑꯗꯨꯒ ꯀꯔꯤꯒꯨꯝꯕ ꯂꯤꯠꯂꯒ ꯆꯠꯈꯤꯕ ꯃꯇꯝꯗꯅ ꯑꯁ ꯊꯋꯥꯏꯁꯤ ꯀꯌꯥꯗ ꯆꯥꯛꯄ ꯃꯤꯅ ꯀꯛꯈ꯭ꯔꯒꯅ ꯁꯥꯎꯅꯤꯡꯕ ꯑꯩꯅ ꯀꯛꯑꯒꯅ ꯍꯔꯥꯎꯕ ꯄꯣꯛꯄ ꯃꯁꯤꯒꯤ ꯈꯨꯁꯥꯟꯅꯒꯤ ꯅꯨꯡꯉꯥꯏꯕꯁꯤꯁꯨ ꯃꯈꯟ ꯑꯃꯅꯤ ꯏꯃꯥꯅ ꯁ꯭ꯀꯨꯜ ꯍꯜꯂꯛꯑꯒ ꯃꯥꯔꯕꯣꯜ ꯁꯥꯟꯅꯩ ꯍꯥꯏꯗꯨꯅ ꯆꯩꯕꯗ ꯑꯩꯈꯣꯏꯅ ꯏꯃꯥꯅ ꯆꯩꯔꯤꯗꯨ ꯆꯪꯗꯕ ꯃꯈꯩ ꯃꯥꯔꯕꯣꯜ ꯁꯥꯟꯅꯈꯤꯕ ꯑꯁ ꯀꯔꯤꯗ ꯍꯪꯉꯨꯔꯅꯤ ꯏꯃꯥꯟꯅꯕꯤ ꯃꯌꯥꯝꯒ ꯄꯨꯜꯂꯒ ꯁꯥꯟꯅꯕ ꯁꯥꯟꯅꯕꯒꯤ ꯈꯨꯅꯨꯡꯉꯥꯏꯗꯨꯗꯤ ꯑꯁ ꯍꯧꯖꯤꯛꯁꯨ ꯀꯥꯎꯉꯝꯗꯔꯦ ꯑꯗꯨꯒ ꯁ꯭ꯀꯨꯜ ꯆꯠꯄ ꯃꯇꯝꯗꯅ ꯏꯃꯥꯟꯅꯕꯤ ꯃꯌꯥꯝꯒ ꯃꯥꯔꯕꯣꯜ ꯁꯥꯟꯅꯁꯦ ꯍꯥꯏꯔꯒ ꯁꯥꯟꯅꯕꯗ ꯁ꯭ꯀꯨꯜꯒꯤ ꯕꯦꯜ ꯇꯥꯔꯛꯄ ꯃꯇꯝꯗ ꯁ꯭ꯀꯨꯜꯒꯤ ꯑꯣꯖꯥꯅ ꯆꯪꯗ꯭ꯔꯒꯗꯤ ꯑꯣꯖꯥꯅ ꯐꯨꯒꯅꯤ ꯍꯥꯏꯕꯒꯤ ꯀꯤꯕꯒꯤ ꯑꯗꯨꯕꯨ ꯀꯤꯕꯗꯨ ꯀꯤꯔꯒꯁꯨ ꯁꯥꯟꯅꯅꯤꯡꯕꯅ ꯍꯦꯟꯕꯅ ꯁꯥꯟꯅꯔꯤꯉꯩꯗ ꯑꯣꯖꯥꯅ ꯀ꯭ꯂꯥꯁ ꯆꯪꯕ ꯃꯇꯝꯗ ꯑꯣꯖꯥꯒꯤ ꯆꯩ ꯆꯥꯕꯁꯨ ꯌꯥꯎꯗꯕ ꯅꯠꯇꯦ ꯑꯁ ꯈꯪꯗꯦꯗ ꯀꯔꯤ ꯍꯥꯏꯒꯗꯣꯏꯅꯣ ꯃꯥꯔꯕꯣꯜ ꯁꯥꯟꯅꯕꯒꯤ ꯅꯨꯡꯉꯥꯏꯕꯁꯤꯁꯨ ꯈꯨꯅꯨꯡꯉꯥꯏ ꯑꯃꯅꯤ ꯑꯗꯨꯒ ꯑꯩꯈꯣꯏꯅ ꯑꯉꯥꯡ ꯑꯣꯏꯔꯤꯉꯩꯗ ꯆꯩꯇꯦꯛ ꯀꯣꯠꯄꯤ ꯁꯥꯟꯅꯕꯁꯤꯁꯨ ꯑꯁ ꯑꯩꯈꯣꯏꯅ ꯆꯩꯇꯦꯛ ꯑꯃ ꯐꯖꯅ ꯈꯔ ꯁꯥꯡꯅ ꯏꯠꯂꯅꯤ ꯑꯗꯨꯒ ꯃꯇꯦꯛ ꯑꯃꯅ ꯑꯩꯈꯣꯏꯅ ꯇꯧꯔꯤꯕ ꯀꯣꯡꯀꯨꯠꯇꯨꯗ ꯆꯩꯗꯨ ꯊꯝꯃꯒ ꯑꯩꯈꯣꯏꯅ ꯆꯩꯗꯨ ꯀꯣꯠꯂꯒ ꯂꯪꯕꯗ ꯆꯩꯅꯒ ꯄꯥꯜꯂꯒ ꯂꯪꯒꯤꯕꯒꯤ ꯈꯨꯅꯨꯡꯉꯥꯏꯗꯨꯗꯤ ꯀꯔꯤꯗ ꯍꯪꯉꯨꯔꯅꯤ ꯄꯥꯜꯍꯧꯗ꯭ꯔꯒꯅ ꯁꯥꯎꯔꯤꯅꯤ ꯑꯩꯈꯣꯏꯅ ꯀꯔꯤꯒꯨꯝꯕ ꯃꯇꯝꯗꯁꯨ ꯃꯤꯉꯣꯟꯗ ꯀꯟꯖꯤꯜꯂꯨꯕ ꯌꯥꯎꯏ ꯑꯗꯨꯕꯨ ꯃꯤꯗꯨꯒ ꯈꯠꯅꯕꯗ ꯆꯩꯅ ꯄꯥꯜꯂꯦ ꯆꯩꯅ ꯀꯜꯂꯦ ꯍꯥꯏꯅ ꯈꯠꯅꯈꯤꯕ ꯏꯃꯥꯟꯅꯕꯤ ꯃꯌꯥꯝꯗꯨꯁꯨ ꯀꯌꯥꯒꯤ ꯃꯇꯤꯛ ꯅꯨꯡꯁꯤ ꯍꯧꯖꯤꯛꯇꯤ ꯀꯔꯤ ꯍꯥꯏꯒꯗꯕꯅꯣ ꯈꯪꯗꯔꯦ ꯁꯥꯟꯅꯕ ꯃꯌꯥꯝꯗꯨꯒꯤ ꯅꯨꯡꯉꯥꯏꯕꯗꯨ ꯀꯔꯤꯗ ꯍꯪꯉꯨꯔꯅꯤ ꯁꯥꯟꯅꯕꯗꯤ ꯃꯈꯟꯗꯤ ꯌꯥꯝꯅ ꯄꯥꯝꯖꯩ ꯑꯗꯨꯕꯨ ꯑꯩꯅ ꯈ꯭ꯋꯥꯏꯗꯒꯤ ꯁꯥꯟꯅꯕꯗ ꯅꯨꯡꯉꯥꯏꯕꯗꯤ ꯃꯥꯔꯕꯣꯜ ꯁꯥꯟꯅꯕꯅ ꯏꯅꯨꯡ ꯅꯨꯡꯉꯥꯏ ꯃꯥꯔꯕꯣꯜꯒꯤ ꯅꯨꯡꯉꯥꯏꯕ ꯁꯨꯃꯥꯏꯅ ꯑꯇꯩ ꯁꯥꯟꯅꯕꯗ ꯅꯨꯡꯉꯥꯏꯕ ꯐꯥꯎꯗꯦ ꯃꯥꯔꯕꯣꯜ ꯇꯔꯥꯃꯨꯛ ꯄꯨꯔꯒ ꯌꯨꯝꯗ ꯃꯥꯔꯕꯣꯜ ꯃꯉꯥ ꯇꯔꯨꯛꯇꯪ ꯍꯦꯟꯅ ꯄꯨꯁꯤꯜꯂꯛꯄꯗꯁꯨ ꯑꯁ ꯑꯩꯗꯤ ꯉꯁꯤ ꯃꯥꯔꯕꯣꯜ ꯃꯉꯥ ꯇꯔꯨꯛꯁꯦ ꯇꯣꯡꯉꯛꯑꯕꯅꯤ ꯍꯥꯏꯕꯒꯤ ꯋꯥꯈꯜꯗ ꯅꯨꯡꯉꯥꯏꯕ ꯐꯥꯎꯕꯗꯣ ꯑꯁꯨꯛꯀꯤ ꯃꯇꯤꯛ ꯅꯨꯡꯉꯥꯏꯖꯩ ꯃꯁꯤꯅꯤ ꯑꯩꯈꯣꯏꯅ ꯈ꯭ꯋꯥꯏꯗꯒꯤ ꯄꯥꯝꯖꯅ ꯁꯥꯟꯅꯕ ꯃꯁꯥꯟꯅ ꯍꯥꯏꯔꯒꯗꯤ ꯃꯥꯔꯕꯣꯜ ꯍꯥꯏꯅ ꯈꯟꯖꯒꯦ ꯑꯩꯗꯤ ꯑꯗꯨꯒ ꯀꯔꯤꯒꯨꯝꯕ ꯅꯨꯃꯤꯠꯇꯨꯗ ꯁꯥꯟꯅꯕ ꯐꯪꯍꯧꯗ꯭ꯔꯒꯅ ꯀꯔꯤꯝꯇ ꯍꯥꯏꯕꯗꯤ ꯀꯛꯄ ꯐꯪꯗ꯭ꯔꯒꯅ ꯃꯗꯨꯗ ꯑꯩꯅ ꯌꯥꯝꯅ ꯁꯥꯎꯅꯤꯡꯕ ꯄꯣꯛꯄꯗꯣ ꯑꯗꯨꯒꯤ ꯅꯨꯡꯉꯥꯏꯕꯁꯨ ꯃꯈꯜ ꯑꯃꯅꯤꯗ ꯑꯗꯨꯕꯨ ꯈ꯭ꯋꯥꯏꯗꯒꯤ ꯅꯨꯡꯉꯥꯏꯕꯗꯤ ꯑꯩꯒꯤꯗꯤ ꯃꯥꯔꯕꯣꯜ ꯁꯥꯟꯅꯕ ꯑꯁꯤꯅ ꯍꯦꯟꯅ ꯅꯨꯉꯉꯥꯏꯅ ꯄꯥꯝꯖꯩ ꯍꯥꯏꯖꯒꯦ